ꯍꯧꯖꯤꯛ ꯍꯧꯖꯤꯛ ꯏꯅꯗ꯭ꯌꯥꯒꯤ ꯐꯦꯁꯟꯁꯦ ꯌꯥꯝꯅ ꯑꯍꯣꯡꯕ ꯂꯥꯛꯑꯦ ꯍꯥꯟꯅꯒ ꯌꯥꯝꯅ ꯃꯥꯟꯅꯗꯔꯦ ꯍꯥꯟꯅꯗꯤ ꯁꯥꯔꯤꯁꯦ ꯌꯥꯝꯅ ꯀꯣꯃꯟ ꯑꯣꯏꯅ ꯁꯦꯠꯅꯔꯝꯃꯦ ꯍꯧꯖꯤꯛꯇꯤ ꯋꯦꯁꯇꯔꯟ ꯐꯦꯁꯟ ꯏꯟꯐ꯭ꯂꯨꯋꯦꯟꯁ ꯂꯥꯛꯄꯒꯤ ꯃꯇꯨꯡ ꯏꯟꯅ ꯑꯩꯈꯣꯏꯒꯤ ꯋꯦꯁꯇꯟ ꯒꯤ ꯗ꯭ꯔꯦꯁ ꯑꯌꯥꯝꯕ ꯃꯌꯥꯝꯅ ꯌꯥꯝꯅ ꯄꯥꯝꯅ ꯁꯦꯠꯅꯔꯤ ꯑꯗꯨꯒ ꯑꯩꯅ ꯌꯥꯝꯅ ꯄꯥꯝꯖꯅ ꯁꯦꯠꯄ ꯗ꯭ꯔꯦꯁꯁꯦ ꯀꯦꯖ꯭ꯋꯦꯜꯅ ꯑꯌꯥꯝꯕ ꯁꯦꯠꯂꯦ ꯑꯗꯨꯒ ꯑꯌꯥꯝꯕ ꯃꯇꯝꯗ ꯑꯣꯟꯂꯥꯏꯟꯗꯒꯤ ꯑꯗꯨꯝ ꯂꯩꯖꯩ